ꯎꯝ ꯕꯁꯟꯇ ꯅꯠꯇ꯭ꯔꯣ ꯎꯝ ꯑꯩꯈꯣꯏ ꯁꯣꯝꯗꯗꯤ ꯏꯁꯤꯡ ꯏꯆꯥꯎꯅ ꯄꯣꯠ ꯆꯩꯁꯤ ꯊꯥꯕꯒ ꯄꯨꯝꯕꯒ ꯑꯗꯨꯝ ꯇꯧꯔꯦ

ꯑꯧ ꯎꯝ ꯍꯣꯏ ꯍꯣꯏ ꯍꯣꯏ ꯎꯝ ꯂꯧ ꯏꯁꯤꯡ ꯍꯦꯟꯗꯅ ꯌꯥꯝꯅ ꯐꯠꯆꯟꯗꯦ ꯉꯥꯡꯖꯜꯂꯒ ꯏꯁꯨꯡ ꯁꯨꯡꯖꯜꯂꯒ ꯂꯩꯌꯦ ꯐꯧꯁꯤꯡꯁꯤꯁꯨ ꯃꯑꯣꯡ ꯑꯃ ꯏꯇꯥ ꯇꯥꯗꯔꯦ ꯈꯪꯗꯦ ꯏꯁꯤꯡ ꯏꯆꯥꯎꯁꯤꯅ ꯍꯟꯗꯛꯇꯤ ꯎꯝ ꯎꯝ

ꯍꯣꯏ ꯑꯩꯈꯣꯏꯁꯤꯅ ꯈꯔ ꯀꯨꯠꯄꯅꯤꯅ ꯅꯣꯏꯗꯤ ꯇꯣꯡꯕꯅꯤꯅ ꯐꯔꯝꯗꯧ ꯃꯥꯜꯂꯦ

ꯎꯝ ꯍꯣꯏ ꯍꯣꯏ ꯎꯝ

ꯑꯧ ꯍꯣꯏ ꯍꯣꯏ ꯐꯔꯦ ꯏꯁꯤꯡ ꯏꯆꯥꯎꯁꯤꯅ ꯁꯣꯛꯍꯜꯂꯦꯅ ꯐꯖꯅ ꯎꯝ ꯍꯣꯏ ꯍꯣꯏ ꯍꯣꯍꯣꯏ ꯃꯥꯅꯤ ꯃꯥꯅꯤ ꯅꯣꯡꯁꯤꯅ ꯂꯣꯏꯔꯦ ꯃꯔꯨ ꯃꯔꯥꯡ ꯈꯔ ꯊꯥꯕꯗꯨ ꯄꯨꯝꯍꯟꯗꯅ ꯊꯥꯕꯒ ꯁꯤꯕꯒ ꯊꯥꯕꯒ ꯁꯤꯕꯒ ꯅꯣꯡꯁꯤꯅ ꯏꯁꯤꯡ ꯏꯆꯥꯎ ꯊꯣꯛꯑꯕꯅꯤꯅ ꯍꯣꯏꯍꯣꯏ ꯅꯣꯏꯗ

ꯍꯣꯏ ꯍꯣꯏ ꯍꯣꯏ ꯆꯨꯗ꯭ꯔꯦ ꯋꯥꯕꯤ ꯆꯨꯔꯦ ꯋꯥꯕꯤ ꯌꯥꯝ ꯍꯦꯟꯖꯟꯅ ꯆꯨꯔꯦ ꯋꯥꯔꯦ ꯆꯨꯗ꯭ꯔꯦ ꯆꯨꯗ꯭ꯔꯕꯅꯤꯅ ꯐꯠꯇ꯭ꯔꯦ ꯎꯝ ꯑꯗꯨꯃꯥꯏꯅ

ꯎꯝ ꯍꯣꯏ ꯍꯣꯏ ꯍꯣꯏ ꯍꯣꯏ ꯈꯖꯤꯛ ꯈꯔꯥꯛ ꯌꯦꯡꯕꯤꯔꯛꯑꯗꯤ ꯒꯣꯔꯃꯦꯟ ꯁꯥꯏꯠꯇꯩ ꯎꯝ ꯍꯣꯏ ꯍꯣꯏ ꯍꯣꯏ ꯍꯣꯏ ꯅꯣꯡꯗꯝꯕꯅ ꯇꯝꯕꯗꯣ ꯌꯦꯡ ꯇꯥꯕꯅꯤ ꯍꯣꯏ ꯍꯣꯏ ꯍꯣꯏ ꯊꯝꯃꯒꯦ